ꯑꯩꯍꯥꯛꯀꯤ ꯑꯣꯏꯅꯗꯤ ꯑꯩꯍꯥꯛꯇꯤ ꯇꯥꯎꯟꯗ ꯂꯩ ꯑꯗꯨꯅ ꯑꯩꯈꯣꯏꯒꯤ ꯇꯥꯎꯟꯁꯤꯗꯗꯤ ꯐꯥꯔꯃꯥꯁꯤꯁꯨ ꯃꯌꯥꯝ ꯑꯃ ꯂꯩ ꯑꯦꯟ ꯗꯤꯁꯄꯦꯟꯁ꯭ꯔꯤ ꯑꯆꯧꯕ ꯑꯃꯁꯨ ꯂꯩ ꯑꯗꯨꯅ ꯑꯩꯈꯣꯏꯒꯤ ꯇꯥꯎꯟꯒꯤ ꯑꯣꯏꯅ ꯑꯣꯏꯔ ꯑꯣꯏꯅꯗꯤ ꯍꯦꯜꯊ ꯀ꯭ꯌꯔ ꯐꯦꯁꯤꯂꯤꯇꯤꯁꯦ ꯃꯇꯤꯛ ꯆꯥꯅ ꯂꯩꯕꯅꯤꯅ ꯑꯗꯨꯝ ꯍꯧꯖꯤꯛꯐꯥꯎꯗꯤ ꯅꯨꯡꯉꯥꯏꯔꯤ ꯍꯣꯡꯕꯒꯤ ꯋꯥꯈꯜ ꯂꯩꯇꯦ